ꯑꯩ ꯃꯅꯥ ꯃꯁꯤꯡ ꯊꯥꯕꯁꯤ ꯑꯗꯨꯝ ꯄꯥꯝꯃꯦ ꯑꯗꯣ ꯌꯨꯝꯗ ꯌꯨꯝꯗ ꯂꯩꯕꯀꯥꯟꯗꯗꯤ ꯃꯃꯥꯒꯤ ꯃꯇꯦꯡ ꯂꯧꯔꯒ ꯑꯦꯟꯁꯥꯡ ꯅꯥꯄꯤ ꯑꯗꯨꯝ ꯂꯩ ꯃꯌꯥꯝꯁꯨ ꯊꯥꯏ ꯑꯦꯟꯁꯥꯡ ꯅꯥꯄꯤ ꯃꯥꯏꯔꯦꯟ ꯇꯣꯔꯕꯣꯠ ꯑꯁꯨꯝꯕ ꯁꯦꯕꯣꯠ ꯊꯕꯤ ꯑꯗꯨꯝ ꯃꯃꯥꯒ ꯑꯗꯨꯝ ꯊꯥꯃꯤꯟꯅꯩ ꯏꯊꯟꯇꯕꯨꯗꯤ ꯅꯠꯇꯦ ꯑꯗꯨ ꯃꯃꯥꯒꯤ ꯃꯇꯦꯡ ꯂꯧꯔꯒ ꯃꯌꯥꯝ ꯊꯥꯏ ꯑꯗꯣ ꯄ꯭ꯂꯥꯟꯗ ꯄ꯭ꯂꯥꯟ ꯍꯥꯏꯗꯤ ꯂꯩꯂꯣꯝꯗ ꯍꯥꯏꯔꯒꯅ ꯃꯅꯤ ꯄ꯭ꯂꯥꯟ ꯃꯣꯟꯁꯇꯦꯔꯥ ꯑꯗꯨꯒ ꯑꯗꯨꯒꯨꯝꯕ ꯑꯗꯨꯝꯕꯗꯅ ꯑꯅꯝꯕ ꯇꯧꯋꯦ ꯌꯥꯝ ꯃꯇꯝ ꯄꯤꯕꯕꯨꯗꯤ ꯉꯝꯕ ꯅꯠꯇꯦ ꯑꯗꯨ ꯑꯩꯅ ꯄꯥꯝꯖꯕꯅꯤꯅ ꯈꯔ ꯑꯗꯨꯃꯥꯏꯅꯗꯤ ꯇꯧꯋꯦ ꯑꯗꯨꯒ ꯃꯥꯏꯔꯦꯟ ꯊꯥꯕ ꯃꯇꯝꯗꯗꯤ ꯃꯥꯏꯔꯦꯟꯁꯦ ꯑꯩꯈꯣꯏꯒꯤ ꯃꯥꯏꯔꯦꯟ ꯄꯥꯟꯕ ꯍꯧꯔꯛꯄꯗ ꯃꯈꯥꯗ ꯂꯩꯕꯥꯛ ꯆꯣꯠ ꯆꯣꯠ ꯂꯥꯎꯕꯁꯤꯗ ꯊꯦꯡꯍꯟꯕ ꯌꯥꯗꯦ ꯑꯗꯨꯅ ꯑꯩꯈꯣꯏꯒꯤ ꯑꯗꯨꯃꯥꯏꯅ ꯏꯁꯤꯡ ꯆꯥꯏꯕꯤꯔꯛꯄ ꯃꯇꯝꯗꯁꯨ ꯀꯔꯤꯒ ꯅꯨꯡꯒꯨꯝꯕ ꯍꯥꯏꯗꯤ ꯏꯁꯤꯡ ꯊꯨꯅ ꯆꯤꯊꯈꯤꯗꯕ ꯑꯗꯨꯝꯕꯗ ꯑꯣꯏꯅ ꯊꯝꯕꯤ ꯃꯥꯏꯔꯦꯟꯁꯨ ꯎꯒꯨꯝꯕꯗ ꯑꯣꯏꯔꯕꯁꯨ ꯌꯥꯔꯦ ꯑꯗꯨꯃꯥꯏꯅ ꯑꯗꯨꯒ ꯊꯕꯤꯒꯤꯅ ꯑꯃꯨꯛ ꯊꯕꯤ ꯃꯔꯤ ꯆꯠꯄ ꯍꯧꯔꯛꯄ ꯃꯇꯝꯗ ꯃꯥꯒꯤ ꯃꯈꯣꯡ ꯁꯝꯕꯜ ꯍꯥꯏꯒꯗ꯭ꯔꯥ ꯑꯗꯨꯝꯕ ꯆꯩꯒ ꯇꯧꯔꯒ ꯃꯥꯒꯤ ꯃꯔꯤ ꯆꯠꯐꯝ ꯍꯥꯏ ꯑꯗꯨꯃꯥꯏꯅ ꯁꯦꯝꯃꯦ ꯏꯚꯟ ꯁꯦꯕꯣꯠꯀꯤꯁꯨ ꯑꯗꯨꯃꯥꯏꯅ ꯂꯣꯏꯅ ꯁꯦꯝꯃꯦ ꯑꯗꯨ ꯍꯧꯖꯤꯛꯇꯤ ꯑꯩ ꯍꯣꯁꯇꯦꯜꯗ ꯂꯩꯕꯅꯤꯅ ꯚꯦꯖꯤꯇꯦꯕꯜ ꯑꯗꯨꯃꯥꯏꯅꯗꯤ ꯊꯥꯕꯗꯤ ꯉꯝꯗꯦ ꯑꯗꯨꯅ ꯄ꯭ꯂꯥꯟ ꯃꯅꯤ ꯄ꯭ꯂꯥꯟꯒ ꯃꯣꯟꯁꯇꯦꯔꯥꯒꯁꯤ ꯊꯥꯏ ꯃꯣꯏꯁꯦ ꯇꯣꯏꯅ ꯏꯁꯤꯡ ꯆꯥꯏꯕꯤꯕꯗꯤ ꯌꯥꯗꯦ ꯑꯗꯨ ꯏꯁꯤꯡ ꯌꯥꯝ ꯋꯥꯠꯄꯁꯨ ꯌꯥꯗꯦ ꯀꯩꯅꯣ ꯃꯣꯏꯒꯤ ꯏꯁꯤꯡ ꯈꯔ ꯀꯩꯅꯣ ꯇꯧꯕꯗ ꯏꯁꯤꯡ ꯏꯁꯤꯡꯅ ꯑꯃꯣꯠꯄꯁꯤ ꯃꯣꯏꯒꯤ ꯑꯃꯣꯠꯄꯁꯤ ꯆꯥꯝꯊꯣꯛꯈꯤꯒꯗꯕꯅꯦꯕ ꯑꯗꯨ ꯆꯥꯝꯊꯣꯛꯇ꯭ꯔꯗꯤ ꯃꯅꯤꯡꯗ ꯃꯥꯒꯤ ꯃꯅꯥꯒꯤ ꯃꯅꯤꯡꯁꯤꯗ ꯇꯤꯟꯒ ꯇꯤꯟꯒꯨꯝꯕ ꯌꯥꯝ ꯊꯥꯡꯉꯦ ꯑꯗꯨꯒꯤ ꯃꯅꯥꯁꯤꯁꯨ ꯏꯁꯤꯡ ꯆꯥꯏꯕꯁꯤꯗꯁꯨ ꯆꯥꯏꯕꯤꯕꯁꯤ ꯃꯅꯥ ꯀꯩꯀꯥꯁꯤ ꯆꯥꯝꯊꯣꯛꯄ ꯑꯃꯁꯨ ꯗꯔꯀꯥꯔ ꯑꯣꯏ ꯏꯚꯟ ꯃꯣꯟꯁꯇꯦꯔꯥꯒꯤꯁꯨ ꯑꯗꯨꯝ ꯑꯣꯏ ꯅꯨꯡꯁꯥꯗ ꯃꯣꯏꯁꯨ ꯅꯨꯡꯁꯥꯗꯁꯨ ꯑꯅꯝꯕꯗꯤ ꯅꯨꯡꯁꯥꯗ ꯂꯩꯔꯒ ꯍꯦꯟꯅ ꯃꯔꯤ ꯆꯠꯄꯁꯤ ꯊꯨꯏ ꯑꯗꯨꯒ ꯏꯚꯟ ꯃꯔꯤ ꯆꯠꯄꯁꯦ ꯍꯧꯖꯤꯛ ꯑꯩꯈꯣꯏꯅ ꯃꯔꯤꯗꯣ ꯆꯠꯂꯒ ꯄ꯭ꯔꯣꯄꯥꯒꯦꯠ ꯇꯧꯒꯦ ꯍꯥꯏꯕꯗ ꯑꯇꯣꯞꯄꯗ ꯇꯧꯒꯦ ꯍꯥꯏꯕꯗ ꯃꯔꯤ ꯑꯇꯣꯟꯁꯤꯡꯁꯦ ꯀꯛꯊꯠꯂꯒ ꯏꯁꯤꯡꯗ ꯏꯁꯤꯡꯗ ꯕꯣꯇꯜ ꯒ꯭ꯂꯥꯁꯀꯤ ꯕꯣꯇꯜꯗꯅ ꯍꯦꯟꯅꯗꯤ ꯐꯩ ꯑꯗꯨꯕꯨ ꯒ꯭ꯂꯥꯁꯀꯤ ꯕꯣꯇꯜꯁꯦ ꯊꯝꯕꯤꯕꯗ ꯃꯔꯥꯁꯦ ꯌꯥꯝ ꯊꯨꯅ ꯆꯣꯡꯊꯣꯛꯑꯦ ꯃꯔꯥꯁꯤ ꯆꯣꯡꯊꯣꯛꯑꯒ ꯑꯗꯨꯝ ꯑꯩꯈꯣꯏꯅ ꯑꯇꯣꯞꯄ ꯒꯝꯂꯥ ꯀꯔꯤ ꯂꯩꯕꯥꯛꯇ ꯊꯥꯒꯦꯔꯥ ꯑꯗꯨꯗꯒ ꯑꯗꯨꯝ ꯕꯣꯇꯜꯗ ꯑꯗꯨꯝ ꯊꯝꯃꯁꯨ ꯌꯥꯏ ꯑꯗꯨꯃꯥꯏꯅ ꯇꯧꯋꯦ ꯃꯣꯟꯁꯇꯦꯔꯥꯁꯤꯅ ꯃꯥꯅ ꯈꯤꯇꯪꯗꯤ ꯃꯅꯤ ꯄ꯭ꯂꯥꯟꯀꯗꯤ ꯈꯔ ꯈꯦꯠꯅꯔꯦ ꯃꯥꯅ ꯈꯤꯇꯪ ꯑꯃꯨꯛ ꯍꯦꯟꯅ ꯆꯪꯉꯦ ꯁꯦꯕꯥꯁꯦ ꯃꯅꯥ ꯑꯗꯨꯃꯥꯏꯅ ꯇꯧꯋꯤ